ꯑꯩꯍꯥꯛ ꯏꯔꯝꯗꯝ ꯑꯁꯤꯒꯤ ꯑꯣꯏꯅ ꯂꯩꯔꯤꯕ ꯀꯂꯥꯒꯤ ꯑꯦꯛꯖꯤꯕꯤꯁꯟꯁꯤꯡ ꯑꯁꯤ ꯑꯩꯍꯥꯛ ꯆꯠꯆꯔꯨꯔꯦ ꯃꯈꯣꯏꯒꯤ ꯇꯧꯔꯤꯕ ꯃꯑꯣꯡ ꯃꯇꯧ ꯑꯁꯤ ꯌꯥꯝꯅ ꯐꯖꯕ ꯅꯨꯡꯉꯥꯏꯕ ꯑꯃꯁꯨ ꯑꯩꯉꯣꯟꯗ ꯐꯥꯎꯋꯤ ꯍꯥꯏꯕꯗꯤ ꯃꯈꯣꯏꯅ ꯇꯧꯔꯤꯕ ꯑꯁꯤ ꯂꯝꯗꯝ ꯑꯁꯤꯒꯤ ꯑꯣꯏꯅ ꯂꯩꯔꯤꯕ ꯀꯂꯥ ꯑꯃꯗꯤ ꯑꯩꯈꯣꯏꯒꯤ ꯄꯣꯠꯆꯩ ꯄꯣꯊꯣꯛꯁꯤꯡ ꯑꯁꯤꯕꯨ ꯎꯠꯄꯅ ꯆꯤꯡꯕꯁꯤꯡ ꯑꯁꯤ ꯃꯤꯌꯥꯝꯗ ꯈꯪꯍꯟꯕꯅꯤ ꯑꯁꯨꯝꯅ ꯃꯈꯣꯏꯅ ꯇꯧꯔꯤꯕꯁꯤꯡ ꯑꯁꯤꯅ ꯑꯩꯈꯣꯏꯒꯤ ꯂꯝꯗꯝ ꯑꯁꯤꯒꯤ ꯗ ꯁꯦꯟ ꯊꯨꯝꯅ ꯆꯤꯡꯕꯗ ꯀꯌꯥꯗꯁꯨ ꯀꯥꯅꯕ ꯀꯌꯥꯁꯨ ꯄꯤꯔꯤ ꯑꯩꯈꯣꯏꯒꯤ ꯑꯣꯏꯅ ꯂꯩꯔꯤꯕ ꯄꯣꯁꯛꯁꯤꯡ ꯑꯁꯤ ꯃꯂꯦꯝꯗ ꯎꯠꯄꯒꯤ ꯉꯝꯅꯕ ꯎꯠꯄ ꯉꯝꯅꯕꯒꯤꯗꯃꯛꯇ ꯀꯌꯥ ꯑꯃꯗꯁꯨ ꯍꯣꯠꯅꯔꯤ